ꯑꯩꯅ ꯌꯥꯝ ꯚꯥꯔꯠꯀꯤ ꯔꯥꯖ꯭ꯌꯒꯨꯝꯕ ꯆꯠꯅꯤꯡꯕ ꯍꯥꯏꯔꯗꯤ ꯑꯩ ꯅꯣꯔꯠ ꯏꯁ ꯀꯨꯝꯕꯁꯤ ꯌꯥꯝ ꯆꯠꯅꯤꯡꯉꯏ ꯀꯤꯒꯤꯅꯣ ꯍꯥꯏꯔꯗꯤ ꯑꯩꯁꯤ ꯃꯅꯤꯄꯨꯔ ꯃꯆꯥꯅꯤ ꯃꯅꯤꯄꯨꯔ ꯃꯆꯥꯁꯦ ꯅꯣꯔꯠ ꯏꯁꯅꯤ ꯃꯅꯤꯄꯨꯔꯁꯤ ꯅꯣꯔꯠ ꯏꯁꯇ ꯂꯩꯕꯅꯤꯅ ꯅꯣꯔꯠ ꯏꯁꯇ ꯂꯩꯔꯤꯕ ꯃꯐꯝ ꯈꯨꯗꯤꯡꯃꯛꯁꯦ ꯑꯩ ꯆꯠꯂꯒ ꯂꯣꯏ ꯌꯦꯡꯅꯤꯡꯏ ꯍꯥꯏꯕꯗꯤ ꯅꯣꯔꯠ ꯏꯁꯁꯦ ꯑꯇꯣꯞ ꯑꯇꯣꯞꯄ ꯃꯐꯝ ꯅꯣꯔꯠ ꯏꯁꯀꯤ ꯁꯕꯦꯟ ꯁꯤꯁꯇ꯭ꯔ ꯍꯥꯏꯅ ꯈꯪꯅꯔꯤꯕ ꯃꯐꯝꯁꯦ ꯁꯤꯗꯅ ꯀꯔꯤ ꯆꯥꯏ ꯀꯔꯤ ꯋꯥ ꯉꯥꯡꯏ ꯑꯗꯨꯒ ꯃꯣꯏꯒ ꯑꯩꯈꯣꯏꯒꯁꯦ ꯁꯛ ꯆꯨꯁꯨ ꯃꯥꯟꯅꯩ ꯍꯥꯏꯕꯗꯤ ꯁꯛꯆꯨ ꯃꯣꯡꯒꯣꯂꯣꯏꯠ ꯖꯥꯇꯤ ꯑꯣꯏꯔꯕꯅꯤꯅ ꯁꯛꯁꯨ ꯃꯥꯟꯅꯩ ꯑꯗꯨꯒ ꯑꯩꯈꯣꯏ ꯑꯩꯅ ꯍꯥꯏꯕꯗꯤ ꯑꯁꯥꯝꯗꯕꯨ ꯍꯥꯏꯔꯣ ꯑꯁꯥꯝꯗ ꯀꯩ ꯂꯣꯟ ꯁꯤꯖꯤꯟꯅꯩ ꯀꯔꯤ ꯆꯤꯟꯖꯥꯛ ꯆꯥꯏ ꯃꯅꯤꯄꯨꯔꯒ ꯀꯌꯥꯝ ꯃꯥꯟꯅꯩ ꯃꯅꯤꯄꯨꯔꯅ ꯆꯥꯔꯤ ꯆꯤꯟꯖꯥꯁꯤꯛꯒ ꯋꯥ ꯉꯥꯡꯉꯤꯕ ꯈꯨꯉꯥꯡꯁꯤꯒ ꯃꯌꯥꯝ ꯃꯥꯟꯅꯩ ꯑꯗꯨ ꯑꯩ ꯌꯥꯝ ꯌꯦꯡꯅꯤꯡꯏ ꯑꯗꯨꯒ ꯅꯣꯔꯠ ꯏꯁ ꯅꯠꯇꯕ ꯑꯇꯣꯞꯄ ꯆꯠꯂꯁꯤ ꯍꯥꯏꯔꯗꯤ ꯑꯩ ꯀꯦꯔꯜꯂꯥꯁꯤ ꯌꯥꯝ ꯆꯠꯅꯤꯡꯉꯤ ꯀꯦꯔꯜꯂꯥ ꯑꯁꯤ ꯏꯟꯗꯤꯌꯥꯒꯤ ꯈ꯭ꯋꯥꯏꯗꯒꯤ ꯂꯥꯏꯔꯤꯛ ꯍꯩꯕ ꯁꯇꯦꯠ ꯑꯃꯅꯤ ꯍꯥꯏꯗꯤ ꯃꯣꯏꯗ ꯂꯥꯏꯔꯤꯛ ꯍꯩꯕ ꯁꯇꯦꯠ ꯍꯥꯏꯗꯤ ꯁꯨꯝ ꯍꯥꯏꯔꯨꯔꯗꯤ ꯑꯩꯈꯣꯏ ꯑꯇꯣꯞꯄ ꯂꯝꯗ ꯅꯨꯄꯥꯒ ꯅꯨꯄꯤꯒ ꯄꯣꯛꯄꯒꯤ ꯆꯥꯡ ꯂꯩꯔꯤꯁꯦ ꯅꯨꯄꯤꯅ ꯃꯣꯏꯗꯤ ꯀꯦꯔꯜꯂꯥ ꯅꯨꯄꯤꯅ ꯍꯦꯜꯂꯦ ꯃꯣꯏꯗꯤ ꯂꯥꯏꯔꯤꯛ ꯌꯥꯝ ꯍꯩ ꯍꯥꯏ ꯑꯩꯁꯨ ꯆꯠꯂꯒ ꯌꯥꯝ ꯌꯦꯡꯅꯤꯡꯉꯤ ꯂꯥꯏꯔꯤꯛ ꯍꯩꯔꯤꯁꯦ ꯑꯗꯨꯒ ꯂꯗꯥꯛꯁꯨ ꯆꯠꯅꯤꯡꯉꯤ ꯍꯥꯏꯗꯤ ꯂꯗꯥꯛꯁꯤ ꯌꯥꯝ ꯐꯖꯩ ꯁꯠꯂꯨꯁ ꯔꯤꯕꯔ ꯆꯦꯜꯂꯝꯅꯤꯅ ꯍꯥꯏꯗꯤ ꯌꯥꯝ ꯐꯖꯩ ꯍꯥꯏ ꯃꯣꯏꯁꯦ ꯑꯗꯨꯅ ꯑꯩ ꯑꯗꯨꯒꯝꯕꯁꯨ ꯌꯥꯝ ꯌꯦꯡꯅꯤꯡꯏ ꯑꯗꯨꯒ ꯗꯦꯜꯂꯤ ꯒꯨꯝꯕ ꯁꯨꯝ ꯒꯨꯖꯔꯥꯠ ꯔꯥꯖꯁꯊꯥꯟ ꯁꯤꯁꯨ ꯃꯣꯏ ꯀꯜꯆꯔꯒꯤ ꯑꯣꯏꯕ ꯑꯗꯨꯗꯩꯗꯤ ꯃꯣꯏ ꯆꯤꯟꯖꯥꯛ ꯑꯗꯨꯒꯨꯝꯕꯗꯣ ꯑꯩ ꯌꯥꯝ ꯌꯦꯡꯅꯤꯡꯏ